ꯍꯥꯟꯅꯗꯒꯤ ꯑꯩꯈꯣꯏꯒꯤ ꯂꯝꯕꯤꯁꯦ ꯑꯗꯨꯛꯀꯤ ꯃꯇꯤꯛ ꯐꯠꯇꯦ ꯑꯗꯨꯛꯀꯤ ꯃꯇꯤꯛ ꯐꯠꯇꯦ ꯐꯠꯇꯦ ꯍꯥꯏꯔꯤꯕ ꯃꯔꯝꯁꯤꯗ ꯍꯧꯖꯤꯛꯁꯨ ꯐꯠꯇꯦ ꯑꯗꯨꯛ ꯌꯥꯝ ꯗꯤꯕꯂꯞ ꯇꯧꯈ꯭ꯔꯕ ꯁ꯭ꯇꯦꯠ ꯗꯤꯕꯂꯞꯄꯤꯡ ꯇ꯭ꯋꯦꯟꯇꯤ ꯐꯔꯁ ꯁꯦꯟꯆꯨꯔꯤꯁꯤꯗ ꯂꯝꯕꯤꯁꯦ ꯇꯁꯦꯡꯅ ꯍꯥꯏꯔ ꯀꯥꯟꯅ ꯑꯗꯨꯛꯀꯤ ꯃꯇꯤꯛ ꯐꯠꯇꯦ ꯃꯔꯃꯗꯤ ꯀꯩꯒꯤꯅꯣ ꯍꯥꯏꯕ ꯃꯇꯝꯗ ꯑꯩꯈꯣꯏꯒꯤꯗ ꯍꯧꯖꯤꯛ ꯍꯧꯖꯤꯛꯁꯨ ꯐꯠꯇꯦ ꯀꯣꯏꯂꯥꯁ ꯈꯔ ꯊꯥꯔꯝꯃꯅꯤ ꯑꯗꯨꯒ ꯑꯩꯈꯣꯏꯅ ꯊꯥꯅꯤꯡꯉꯤꯕ ꯂꯝꯕꯤ ꯐꯍꯟꯅꯤꯡꯉꯤꯁꯤꯗ ꯀꯣꯏꯂꯥꯁ ꯑꯍꯥꯟꯕꯗ ꯐꯖꯅ ꯊꯥꯕꯤꯔꯅꯤ ꯀꯣꯏꯂꯥꯁ ꯊꯥꯕꯤꯔꯒ ꯈꯦꯂꯥꯈꯣꯡꯗꯩꯅ ꯏꯝꯐꯥꯜ ꯐꯥꯎꯁꯤ ꯀꯣꯏꯂꯥꯁ ꯐꯖꯅ ꯊꯥꯕꯤꯔꯒ ꯗ꯭ꯔꯦꯟ ꯑꯃꯨꯛ ꯑꯃꯨꯛ ꯐꯖꯅ ꯁꯤꯟꯕꯤ ꯊꯝꯕꯤꯔꯒ ꯀꯣꯏꯂꯥꯁꯇꯨ ꯊꯥꯕꯤꯔꯝꯃꯤꯅ ꯕꯁ ꯀꯨꯝꯕ ꯀꯔꯤꯒꯨꯝꯕꯁꯨ ꯐꯖꯅ ꯆꯦꯜꯍꯜꯂꯕ ꯃꯦꯖꯤꯛ ꯕꯁ ꯁꯤ ꯆꯦꯜꯍꯜꯂꯕ ꯑꯗ ꯆꯦꯟ ꯆꯦꯟꯕ ꯃꯇꯝꯗ ꯑꯩꯈꯣꯏꯒꯤ ꯕꯁꯁꯦ ꯄꯥꯔꯀꯤꯛꯒꯨꯝꯕ ꯑꯃ ꯁꯦꯝꯕꯤꯔꯒ ꯑꯩꯈꯣꯏꯒꯤꯗꯨꯗ ꯊꯝꯕꯤꯔꯕ ꯍꯥꯏꯔꯤꯕ ꯕꯁ ꯑꯁꯤ ꯃꯌꯥꯏ ꯂꯩꯀꯥꯏ ꯑꯩꯈꯣꯏꯒꯤꯗꯨꯗ ꯊꯝꯕꯤꯔꯕ ꯑꯗꯨꯒ ꯔꯟ ꯇꯧꯕꯤꯔꯕ ꯑꯗꯨꯒꯤ ꯃꯇꯝꯗ ꯀꯣꯏꯂꯥꯁ ꯐꯖꯅ ꯅꯤꯡꯊꯤꯅ ꯊꯥꯕꯤꯔꯅꯤ ꯗ꯭ꯔꯦꯟꯁꯤꯁꯨ ꯇꯣꯉꯥꯟ ꯇꯣꯉꯥꯟ ꯐꯖꯅ ꯊꯝꯕꯤꯔꯅꯤ ꯑꯗꯨꯒ ꯎ ꯋꯥꯁꯤꯡꯁꯤ ꯐꯖꯅ ꯀꯛꯊꯠꯄꯤꯔꯒ ꯑꯩꯈꯣꯏꯅ ꯈꯦꯂꯥꯈꯣꯡꯗꯩꯅ ꯏꯝꯐꯥꯜ ꯐꯥꯎ ꯆꯠꯄ ꯃꯇꯝꯗ ꯕꯁꯇ ꯅꯠꯇ꯭ꯔꯒꯅ ꯃꯦꯖꯤꯛꯇ ꯐꯖꯅ ꯆꯠꯂꯒ ꯀꯣꯏꯂꯥꯁ ꯂꯝꯕꯤ ꯅꯥꯜꯂꯒꯗꯤ ꯐꯒꯠꯍꯜꯂꯒꯗꯤ ꯕꯖꯥꯔ ꯆꯠꯄꯁꯨ ꯀꯨꯏꯔꯣꯏ ꯑꯗꯨꯒ ꯑꯦꯅꯤ ꯃꯐꯝ ꯑꯃ ꯇ꯭ꯔꯥꯟꯁꯄꯣꯔꯇꯦꯁꯟ ꯇꯧꯕ ꯍꯥꯏꯕꯁꯦ ꯏꯠꯁ ꯑꯦ ꯁꯣ ꯃꯦꯅꯤ ꯐꯥꯔ ꯑꯋꯦ ꯅꯤ ꯃꯐꯝ ꯑꯃꯗꯩꯅ ꯑꯃ ꯐꯥꯎꯗ ꯑꯗꯨꯅ ꯇ꯭ꯔꯥꯟꯁꯄꯣꯔꯠ ꯂꯝꯕꯤ ꯊꯣꯡ ꯐꯒꯠꯍꯟꯕ ꯍꯥꯏꯕꯁꯤꯅ ꯈ꯭ꯋꯥꯏꯗꯒꯤ ꯕꯦꯁ ꯄꯣꯂꯤꯁꯤꯅꯤ ꯂꯝꯕꯤ ꯊꯣꯡ ꯐꯒꯠꯍꯟꯕ ꯍꯥꯏꯕꯁꯤꯅ ꯃꯤꯑꯣꯏꯕꯒꯤ ꯆꯠꯊꯣꯛ ꯆꯠꯁꯤꯟꯗ ꯅꯠꯇ꯭ꯔꯒ ꯗꯤꯕꯂꯞꯃꯦꯟ ꯇꯧꯕꯗ ꯅꯠꯇ꯭ꯔꯒꯅ ꯍꯦꯟꯒꯠꯂꯇꯣꯔꯤꯃꯤ ꯑꯗꯨꯕꯨ ꯐꯖꯅ ꯃꯔꯝ ꯆꯥꯅ ꯂꯝꯕꯤ ꯀꯩꯀꯩꯁꯦ ꯀꯣꯏꯂꯥꯁ ꯊꯥꯕꯤꯔꯒ ꯏꯝꯐꯥꯜ ꯐꯥꯎ ꯐꯖꯅ ꯆꯦꯟꯍꯟꯕꯁꯦ ꯁꯤ ꯄꯥꯝꯃꯦ